ꯑꯥ ꯍꯜꯂꯣ ꯑꯣ ꯍꯣꯏ ꯅꯨꯡꯉꯥꯏꯔꯤ ꯍꯣꯏ ꯅꯨꯡꯉꯥꯏꯔꯤ ꯅꯣꯏꯗꯤ ꯅꯨꯡꯉꯥꯏꯔꯤꯕ꯭ꯔꯣ ꯑꯦ ꯍꯣꯏ ꯄꯨꯟꯗꯕꯁꯨ ꯀꯨꯏꯔꯦ ꯎꯟꯅꯗꯕꯁꯨ ꯀꯨꯏꯔꯦ

ꯌꯥꯏ ꯌꯥꯏ

ꯍꯣꯏ ꯌꯥꯏ ꯍꯣꯏ ꯍꯣꯏ ꯍꯣꯏ ꯌꯥꯏ ꯌꯥꯏ ꯑꯗꯨꯝ ꯇꯧꯔꯒ ꯑꯗꯨꯝ ꯆꯠꯃꯤꯟꯅꯕꯁꯨ ꯌꯥꯏꯌꯦ

ꯍꯣꯏ ꯍꯣꯏ ꯈꯪꯗꯦꯅꯦ ꯃꯣꯏ ꯆꯤꯡꯈꯣꯏꯅ ꯀꯔꯝꯍꯥꯏꯅ ꯂꯩꯒꯦꯔꯥ ꯑꯗꯨ ꯄꯨꯟꯅ ꯀꯩꯅꯣ ꯇꯧꯕ ꯇꯥꯔꯦꯅ ꯑꯗꯨꯅ ꯃꯣꯏꯁꯤꯡꯗꯨꯁꯨ ꯄꯥꯎ ꯄꯤꯔꯒꯀꯣ ꯋꯥꯔꯤ ꯁꯥꯃꯤꯟꯅꯔꯒ ꯀꯩꯅꯣ ꯇꯧꯕ ꯇꯥꯔꯦ ꯍꯣꯏ ꯍꯣꯏ

ꯑꯥꯗꯗꯤ ꯀꯩꯅꯣ ꯆꯠꯂꯒꯗꯤ ꯍꯣꯇꯦꯜ ꯀꯔꯤꯒꯨꯝꯕꯗ ꯂꯩꯕ ꯇꯥꯔꯦꯅ ꯑꯗꯨꯗꯤ ꯃꯤ ꯃꯌꯥꯝ

ꯍꯣꯏ ꯍꯣꯏ ꯍꯣꯏ ꯍꯣꯏ ꯍꯣꯏ ꯍꯣꯏ ꯑꯥ ꯍꯣꯏ ꯌꯥꯏꯌꯦ

ꯌꯥꯏ ꯌꯥꯏ ꯑꯗꯨꯕꯨꯗꯤ

ꯍꯣꯏ ꯍꯣꯏ ꯇꯧꯃꯤꯟꯅꯔꯒ ꯀꯩꯅꯣ ꯇꯧꯕ ꯇꯥꯔꯦ ꯍꯣꯏ

ꯍꯣꯏ ꯍꯣꯏ ꯃꯣꯏꯁꯤꯡꯗꯨꯁꯨ ꯑꯗꯨꯝ ꯀꯣꯜ ꯇꯧꯅꯒꯦ ꯑꯗꯨ ꯅꯣꯏ ꯅꯣꯏꯁꯨ ꯑꯗꯨꯝ ꯄꯥꯎ ꯀꯩꯅꯣ ꯄꯤꯔꯒ ꯑꯗꯨꯝ ꯐꯣꯟꯗꯁꯨ ꯑꯗꯨꯝ ꯀꯔꯝꯃꯥꯏ ꯀꯔꯝ ꯍꯥꯏꯅ ꯇꯧꯕꯗꯨꯅ ꯐꯒꯦꯔꯥ ꯑꯩꯈꯣꯏ ꯆꯠꯄ ꯃꯇꯝꯗ ꯑꯗꯨꯝ ꯄꯥꯎ ꯐꯥꯎꯅꯁꯦ ꯍꯣꯏ ꯍꯣꯏ ꯍꯣꯏ ꯍꯣꯏ ꯍꯣꯏ ꯍꯣꯏ ꯎꯝ ꯍꯣꯏ ꯍꯣꯏ ꯍꯣꯏ ꯍꯣꯏ ꯆꯨꯝꯃꯦ ꯍꯣꯏ ꯍꯣꯏ ꯍꯣꯏ ꯍꯣꯏ ꯍꯣꯏ ꯍꯣꯏ ꯆꯠꯅꯤꯡꯉꯥꯏ ꯃꯐꯝꯁꯨ ꯂꯩꯇꯦꯅꯥ

ꯍꯣꯏ ꯍꯣꯏ ꯍꯣꯏ

ꯍꯣꯏ ꯑꯗꯨꯝ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯀꯥꯕꯕꯨ ꯀꯥꯔꯗꯤ ꯑꯗꯨꯝ ꯅꯨꯃꯤꯠ ꯑꯍꯨꯝ ꯃꯔꯤ ꯍꯞꯇꯥ ꯑꯃꯒꯨꯝꯕ ꯑꯗꯨꯝ ꯀꯩꯅꯣ ꯇꯧꯕ ꯇꯥꯔꯦꯅ ꯎꯝ ꯎꯝ ꯎꯝ ꯍꯣꯏ ꯍꯣꯏ ꯌꯥꯏꯌꯦ ꯑꯗꯨꯗꯤ ꯀꯣꯟꯅ ꯄꯥꯎ ꯐꯥꯎꯅꯅꯤꯡꯉꯥꯏꯗꯨꯁꯨ ꯑꯗꯨꯝ ꯐꯣꯟꯗꯁꯨ ꯍꯦꯛ ꯍꯦꯛ ꯄꯥꯎ ꯐꯥꯎꯅꯁꯦ ꯍꯣꯏ ꯅꯣꯏꯁꯨ ꯅꯨꯡꯉꯥꯏꯅ ꯂꯩꯔꯣ ꯑꯗꯨꯝ ꯐꯣꯟꯗꯁꯨ ꯍꯦꯛ ꯍꯦꯛ ꯄꯥꯎ ꯐꯥꯎꯅꯁꯦ ꯍꯣꯏ ꯍꯣꯏ ꯍꯣꯏ ꯑꯦ ꯑꯦ